ꯈꯨꯜ ꯑꯃꯒꯤ ꯃꯤꯑꯣꯏꯁꯤꯡꯒꯤ ꯃꯤ ꯀꯩꯅꯣ ꯄꯨꯟꯁꯤꯗꯀꯣ ꯒꯦꯝ ꯁꯥꯟꯅꯕꯁꯦ ꯌꯥꯝ ꯃꯔꯨ ꯑꯣꯏꯅ ꯑꯃ ꯂꯩꯌꯦꯕ ꯃꯣꯏꯁꯦ ꯌꯥꯝ ꯗꯔꯀꯥꯔ ꯑꯣꯏꯕ ꯑꯃꯅꯤꯕꯀꯣ ꯒꯦꯝ ꯁꯥꯟꯅꯕꯗꯤ ꯏꯁꯄꯣꯔꯠꯁꯀꯨꯝꯕ ꯁꯥꯟꯅꯔꯒꯗꯤ ꯃꯤ ꯃꯁꯥꯕꯨ ꯍꯜꯆꯦꯜꯁꯨ ꯐꯅꯕ ꯑꯃ ꯇꯧꯏ ꯑꯗꯨꯒ ꯍꯩꯅꯕ ꯅꯠꯇ꯭ꯔꯒ ꯃꯤꯕꯨ ꯋꯥꯔꯤ ꯁꯥꯕ ꯑꯗꯨꯒ ꯃꯁꯥꯒꯤ ꯀꯩꯅꯣ ꯗꯤꯁꯤꯖꯟ ꯄꯨꯊꯣꯛꯅꯕ ꯔꯤꯁ ꯂꯧꯅꯕ ꯑꯗꯨꯒꯨꯝꯕ ꯌꯥꯝ ꯂꯩꯌꯦꯕꯀꯣ ꯑꯗꯨꯝ ꯏꯁꯥꯅ ꯋꯥꯈꯜ ꯈꯔ ꯅꯨꯡꯉꯥꯏꯇꯕ ꯂꯩꯔꯁꯨ ꯏꯁꯥꯅ ꯄꯥꯝꯕ ꯒꯦꯝꯁꯀꯨꯝꯕ ꯈꯔ ꯁꯥꯟꯅꯔꯗꯤ ꯌꯥꯝ ꯅꯨꯡꯉꯥꯏꯕ ꯑꯃ ꯊꯣꯛꯑꯦꯕ ꯑꯗꯨꯅ ꯍꯧꯖꯤꯛ ꯀꯥꯟꯗꯤ ꯒꯦꯝ ꯁꯥꯟꯅꯕꯗꯒꯤ ꯃꯤ ꯃꯁꯥꯒꯤ ꯀꯩꯅꯣ ꯀꯦꯔꯤꯌꯔ ꯑꯃ ꯊꯕꯛ ꯑꯃ ꯐꯪꯕ ꯇꯧꯕ ꯌꯥꯕꯅꯦꯕ ꯍꯧꯖꯤꯛ ꯀꯥꯟꯁꯦ ꯑꯗꯨꯅ ꯒꯦꯝ ꯁꯥꯟꯅꯔꯗꯤ ꯃꯁꯥ ꯃꯁꯥꯅ ꯍꯩꯔꯗꯤ ꯃꯤ ꯑꯇꯩ ꯑꯇꯩ ꯑꯈꯟꯅꯕ ꯑꯍꯩꯕ ꯑꯍꯟꯁꯤꯡꯅ ꯈꯜꯂꯒ ꯗꯤꯁꯇ꯭ꯔꯤꯛꯀꯤ ꯅꯠꯇ꯭ꯔꯒ ꯑꯃ ꯑꯃꯗꯨ ꯈꯨꯟ ꯈꯨꯟꯗꯒꯤ ꯁꯥꯟꯅꯔꯒ ꯑꯗꯨ ꯆꯠꯂꯗꯤ ꯑꯗꯨ ꯃꯥꯁꯦ ꯗꯤꯁꯇ꯭ꯔꯤꯛꯀꯤꯁꯨ ꯆꯠꯂꯅꯤ ꯅꯦꯁꯅꯦꯜꯒꯤ ꯆꯠꯂꯅꯤ ꯑꯗꯨꯒ ꯃꯣꯏ ꯀꯩꯅꯣ ꯂꯣꯏ ꯍꯩꯅꯕ ꯑꯃ ꯇꯧꯔꯒ ꯃꯇꯧ ꯀꯦꯔꯤꯌꯔ ꯊꯕꯛ ꯑꯃ ꯁꯦꯝꯕ ꯌꯥꯕ ꯑꯃ ꯄꯨꯟꯁꯤꯗ ꯇꯧꯕ ꯉꯝꯒꯅꯤ ꯑꯩꯈꯣꯏꯅ ꯑꯗꯨꯅ ꯒꯦꯝ ꯁꯥꯟꯅꯕꯁꯦ ꯑꯗꯨꯒꯤ ꯀꯩꯅꯣ ꯊꯕꯛꯀꯤꯒ ꯑꯗꯨꯒ ꯏꯁꯥꯒꯤ ꯐꯅꯕꯒꯤ ꯂꯣꯏ ꯌꯦꯡꯂꯒ ꯒꯦꯝ ꯁꯥꯟꯅꯕꯁꯦ ꯌꯥꯝ ꯐꯩ ꯑꯣꯏꯅ ꯈꯜꯂꯦ